ꯑꯩꯅ ꯍꯧꯈꯤꯕ ꯊꯥ ꯑꯅꯤꯒꯤ ꯃꯃꯥꯡꯗ ꯅꯝꯕꯣꯜ ꯕꯖꯥꯔꯗꯒꯤ ꯒ꯭ꯌꯥꯁ ꯏꯁꯇꯣꯞ ꯑꯃ ꯂꯩꯖꯩ ꯃꯁꯤ ꯌꯥꯝꯅ ꯑꯐꯕ ꯀ꯭ꯋꯥꯂꯤꯇꯤ ꯂꯩꯕ ꯏꯁꯇꯣꯞ ꯑꯃꯅꯤ ꯁꯤꯖꯤꯟꯅꯕꯁꯨ ꯌꯥꯝ ꯅꯨꯡꯉꯥꯏꯕ ꯑꯃꯣꯠ ꯑꯀꯥꯏ ꯇꯩꯊꯣꯛꯄꯗꯁꯨ ꯑꯗꯨꯝꯃꯛ ꯀꯣꯛꯆꯕ ꯌꯥꯝꯅ ꯅꯨꯡꯉꯥꯏꯕ ꯏꯁꯇꯣꯞꯅꯤ ꯑꯗꯣ ꯃꯁꯤ ꯆꯍꯤ ꯑꯃꯒꯤ ꯋꯥꯔꯦꯟꯇꯤꯁꯨ ꯄꯤꯕꯤꯔꯛꯑꯦ